ꯑꯩꯍꯥꯛꯅ ꯐꯤ ꯑꯃꯈꯛ ꯂꯣꯟꯈꯤꯕ ꯃꯇꯝꯗ ꯌꯥꯝꯅ

ꯑꯩꯅ ꯃꯗꯨꯕꯨ ꯁꯦꯝꯗꯣꯛ ꯁꯥꯗꯣꯛꯅꯕꯒꯤꯗꯃꯛꯇ ꯑꯋꯥꯕ ꯃꯌꯥꯝ ꯑꯃ ꯃꯥꯏꯌꯣꯛꯅꯈꯤ ꯑꯃꯗꯤ ꯃꯇꯝꯁꯨ ꯌꯥꯝꯅ ꯃꯥꯡꯈꯤ ꯃꯗꯨꯗ ꯑꯩꯅ ꯂꯣꯟꯖꯤꯜꯂꯨꯔꯤꯕ ꯑꯃꯗꯤ ꯇꯥꯏꯁꯤꯜꯂꯨꯔꯤꯕ ꯄꯣꯠꯁꯛꯁꯤꯡ ꯑꯗꯨꯕꯨ ꯍꯟꯗꯣꯛꯅꯕ ꯍꯣꯠꯅꯕꯗꯁꯨ ꯌꯥꯝꯅ ꯋꯥꯈꯤ ꯑꯗꯨꯕꯨ ꯑꯩꯅ ꯃꯇꯝ ꯆꯪꯅ ꯇꯞꯅ ꯇꯞꯅ ꯑꯩꯅ ꯂꯣꯟꯁꯤꯜꯂꯨꯔꯤꯕ ꯃꯐꯝ ꯑꯗꯨꯕꯨ ꯌꯥꯝꯅ ꯇꯞꯅ ꯐꯤ ꯑꯗꯨꯕꯨ ꯁꯣꯛꯇꯅꯕ ꯃꯑꯣꯡꯗ ꯍꯣꯠꯅꯗꯨꯅ ꯐꯤ ꯑꯗꯨꯕꯨ ꯑꯩꯅ ꯐꯖꯅ ꯍꯟꯗꯣꯛꯂꯕ ꯃꯇꯨꯡꯗ ꯑꯃꯨꯛꯀ ꯍꯟꯅ ꯑꯩꯅ ꯃꯥꯏꯀꯩ ꯑꯗꯨ ꯆꯨꯝꯅ ꯐꯖꯅ ꯁꯦꯝ ꯁꯥꯗꯨꯅ ꯐꯤ ꯑꯗꯨꯕꯨ ꯑꯃꯨꯛꯀ ꯍꯟꯅ ꯑꯩꯅ ꯂꯣꯟꯗꯨꯅ ꯍꯥꯟꯅꯒꯤ ꯐꯤꯕꯝꯗ ꯇꯥꯍꯟꯅꯕ ꯌꯥꯝꯅ ꯀꯟꯅ ꯍꯣꯠꯅꯈꯤ ꯃꯁꯤꯗꯒꯤ ꯑꯩꯅ ꯐꯪꯈꯤꯕ ꯑꯦꯛꯁꯄꯤꯔꯤꯌꯦꯟꯁ ꯍꯥꯏꯔꯒꯗꯤ ꯑꯩꯈꯣꯏꯅ ꯊꯕꯛ ꯑꯃ ꯇꯧꯕ ꯃꯇꯝꯗ ꯃꯤꯠ ꯅꯥ ꯌꯥꯝꯅ ꯁꯤꯡꯕ ꯍꯥꯊꯨ ꯍꯥꯊꯨ ꯇꯧꯁꯤꯟꯗꯕ ꯑꯃꯗꯤ ꯇꯧꯕ ꯃꯇꯝꯗ ꯑꯩꯅ ꯇꯧꯔꯤꯕꯁꯦ ꯆꯨꯝꯂꯤꯕ꯭ꯔꯥ ꯀꯔꯥꯏꯗ ꯀꯔꯤ ꯁꯣꯏꯒꯅꯤ ꯍꯥꯏꯕ ꯃꯥꯡ ꯇꯨꯡ ꯐꯖꯅ ꯌꯦꯡꯗꯨꯅ ꯑꯃꯨꯛꯍꯟꯅ ꯑꯩꯈꯣꯏꯅ ꯁꯦꯝꯗꯣꯛ ꯁꯥꯗꯣꯛꯇꯅꯕ ꯑꯃꯗꯤ ꯑꯩꯉꯣꯟꯗ ꯃꯇꯝ ꯌꯥꯝꯅ ꯃꯥꯡꯗꯅ ꯐꯖꯅ ꯇꯧꯕ ꯌꯥꯅꯕꯒꯤꯗꯃꯛꯇ ꯑꯩꯈꯣꯏꯅ ꯐꯖꯅ ꯍꯥꯟꯅ ꯌꯦꯡꯁꯤꯜꯍꯧꯕ ꯃꯊꯧ ꯇꯥꯏ ꯑꯃꯁꯨꯡ ꯐꯖꯅ ꯑꯩꯈꯣꯏꯅ ꯁꯣꯏꯗꯅꯕ ꯃꯇꯨꯡꯗꯁꯨ ꯍꯣꯠꯅꯒꯗꯕꯅꯤ ꯍꯥꯏꯕꯁꯦ ꯑꯩꯅ ꯉꯁꯤꯒꯤ ꯊꯕꯛꯁꯤꯡ ꯑꯁꯤꯗꯒꯤ ꯌꯥꯝꯅ ꯑꯦꯛꯁꯄꯤꯔꯤꯌꯦꯟꯁ ꯑꯣꯏꯕ ꯑꯃ ꯑꯩꯉꯣꯟꯗ ꯇꯝꯍꯧꯋꯤ ꯍꯥꯏꯕ ꯇꯥꯏ